ꯑꯩꯅ ꯂꯝ ꯀꯣꯏꯕꯁꯤꯡꯒ ꯋꯥꯔꯤ ꯁꯥꯟꯅꯕ ꯄꯥꯝꯃꯤ ꯑꯩꯍꯥꯛꯅ ꯂꯝ ꯀꯣꯏꯕꯁꯤꯡꯒ ꯋꯥꯔꯤ ꯋꯥꯇꯥꯏ ꯁꯥꯟꯅꯕ ꯃꯇꯝꯗ ꯑꯩꯈꯣꯏꯅ ꯗꯦ ꯇꯨ ꯗꯦ ꯂꯥꯏꯞꯇ ꯇꯧꯅꯔꯤꯕ ꯆꯠꯅꯔꯤꯕ ꯆꯠꯅ ꯀꯥꯡꯂꯣꯟ ꯃꯌꯥꯝ ꯄꯨꯝꯅꯃꯛ ꯑꯇꯣꯞꯄ ꯂꯝꯁꯤꯡꯒ ꯍꯥꯏꯔꯤꯕ ꯑꯩꯈꯣꯏꯒꯤ ꯁꯤꯆꯨꯌꯦꯁꯟꯁꯤꯒ ꯆꯥꯟꯅꯕ꯭ꯔꯥ ꯆꯥꯟꯅꯗꯕ꯭ꯔꯥ ꯀꯌꯥꯝ ꯈꯦꯅꯩ ꯍꯥꯏꯕꯒꯤ ꯃꯇꯥꯡꯗ ꯂꯝ ꯀꯣꯏꯕꯁꯤꯡꯒ ꯑꯩꯍꯥꯛꯀ ꯋꯥꯔꯤ ꯁꯥꯟꯅꯕ ꯃꯇꯝꯗꯥ ꯑꯁꯨꯛꯀꯤ ꯃꯇꯤꯛ ꯑꯩꯉꯣꯟꯗ ꯅꯣꯂꯦꯖ ꯐꯪꯏ ꯁꯝꯅ ꯍꯥꯏꯔꯕꯗ ꯑꯩꯈꯣꯏꯒꯤ ꯑꯩꯈꯣꯏꯗꯤ ꯅꯨꯄꯤ ꯑꯣꯏꯕꯤꯁꯤꯡꯅ ꯑꯉꯥꯡ ꯑꯃ ꯆꯥꯎꯅꯅꯕ ꯌꯣꯛꯂꯛꯄ ꯃꯇꯝꯗ ꯑꯩꯒꯤ ꯏꯆꯥ ꯑꯗꯨꯅ ꯆꯥꯔꯤꯕ ꯆꯤꯟꯖꯥꯛ ꯑꯗꯣ ꯑꯌꯨꯛ ꯌꯥꯍꯧꯕꯗꯒꯤ ꯒꯣꯔꯦꯟ ꯅꯨꯃꯤꯠ ꯇꯥꯕ ꯐꯥꯎꯕꯗ ꯆꯔꯤꯕ ꯆꯤꯟꯖꯥꯛꯀꯤ ꯃꯇꯥꯡꯗꯕꯨ ꯑꯣꯏꯔꯣ ꯃꯥꯃꯥ ꯑꯃ ꯑꯣꯏꯅ ꯑꯩꯈꯣꯏꯅ ꯑꯉꯥꯡꯁꯤꯡꯒꯤ ꯆꯤꯟꯖꯥꯛꯀꯤ ꯃꯇꯥꯡꯗ ꯆꯥꯒꯗꯕ ꯆꯤꯟꯖꯥꯛꯁꯤꯡ ꯑꯗꯣ ꯀꯔꯤꯅ ꯍꯦꯟꯅ ꯍꯥꯏꯖꯤꯅꯤꯛ ꯑꯣꯏ ꯀꯔꯝꯕꯅ ꯍꯦꯟꯅ ꯄꯤꯖꯔꯒ ꯑꯩꯈꯣꯏꯅ ꯑꯉꯥꯡꯁꯤꯡꯗ ꯍꯦꯟꯅ ꯃꯄꯥꯡꯒꯟ ꯀꯟꯅ ꯂꯩꯒꯅꯤ ꯍꯥꯏꯕꯒꯤ ꯃꯇꯥꯡꯗ ꯑꯇꯣꯞ ꯑꯇꯣꯞꯄ ꯂꯝ ꯀꯣꯏꯕꯁꯤꯡꯒ ꯋꯥꯔꯤ ꯁꯥꯟꯅꯕ ꯃꯇꯝꯗ ꯑꯁꯨꯛꯀꯤ ꯃꯇꯤꯛ ꯅꯣꯂꯦꯖ ꯑꯣꯏ ꯑꯩꯍꯥꯛꯅ ꯇꯨꯝ ꯍꯧꯒꯠꯂꯛꯄꯗꯒꯤ ꯑꯉꯥꯡꯁꯤꯡꯒꯤ ꯃꯥꯒꯤ ꯕ꯭ꯔꯦꯛꯐꯥꯁ ꯄꯤꯖꯕꯗ ꯑꯗꯨꯒ ꯃꯥꯒꯤ ꯇꯤꯐꯤꯟ ꯍꯥꯞꯄꯗ ꯑꯩꯈꯣꯏꯅ ꯑꯐꯕ ꯃꯈꯜꯒꯤ ꯍꯥꯏꯔꯒꯗꯤ ꯑꯩꯈꯣꯏꯅ ꯑꯉꯥꯡꯁꯤꯡꯗꯨꯒꯤ ꯃꯄꯨꯛ ꯊꯟꯕ ꯌꯥꯕ ꯑꯩꯈꯣꯏꯒꯤ ꯖꯪ ꯐꯨꯗ ꯅꯠꯇꯕ ꯍꯥꯏꯔꯤꯕꯁꯤꯡ ꯑꯁꯦ ꯑꯩꯈꯣꯏꯅ ꯀꯦꯛꯀꯨꯝꯕ ꯑꯗꯒꯤ ꯔꯣꯇꯤ ꯅꯠꯇ꯭ꯔꯒꯅ ꯄꯥꯔꯥꯊꯥꯒꯨꯝꯕ ꯍꯥꯏꯔꯤꯕ ꯄꯣꯠꯁꯤꯡ ꯑꯁꯦ ꯑꯅꯝꯕꯅ ꯍꯥꯞꯅꯩ ꯑꯗꯨꯕꯨ ꯃꯄꯥꯜ ꯂꯝꯗꯗꯤ ꯑꯩꯈꯣꯏꯅ ꯁꯤꯖꯤꯟꯅꯔꯤꯕ ꯕ꯭ꯔꯦꯛꯐꯥꯁꯀꯤ ꯑꯥꯏꯇꯦꯝ ꯑꯁꯦ ꯑꯉꯥꯡꯁꯤꯡꯗ ꯑꯦꯄꯜ ꯑꯗꯒꯤ ꯖꯨꯁ ꯑꯃꯗꯤ ꯄꯥꯔꯥꯊꯥ ꯨꯃꯥꯏꯅ ꯁꯦꯝꯃꯦ ꯍꯥꯏꯗꯅ ꯑꯩꯈꯣꯏꯒꯤ ꯂꯝ ꯀꯣꯏꯕꯁꯤꯡꯗꯨꯅ ꯋꯥꯔꯤ ꯁꯥꯏ ꯃꯈꯣꯏꯅ ꯁꯦꯝꯃꯤꯕ ꯑꯗꯣ ꯑꯉꯥꯡꯁꯤꯡꯗꯨꯗ ꯖꯨꯁ ꯀꯨꯝꯕ ꯑꯗꯒꯤ ꯐ꯭ꯔꯨꯏꯠ ꯀꯨꯝꯕ ꯍꯥꯞꯈꯤ ꯇꯥꯔꯒꯗꯤ ꯑꯉꯥꯡꯁꯤꯡ ꯑꯗꯣ ꯉꯁꯥꯏꯒꯤ ꯍꯩꯁꯤꯡꯅ ꯋꯥꯔꯤ ꯋꯥꯇꯥꯏ ꯁꯥꯟꯅꯕ ꯃꯇꯝꯗꯁꯨ ꯃꯍꯥꯛ ꯇꯨꯝꯅꯤꯡꯗꯕ ꯑꯃꯗꯤ ꯃꯁꯥꯗ ꯅꯨꯡꯉꯥꯏꯕ ꯐꯥꯎꯍꯜꯂꯤ ꯍꯥꯏꯗꯅ ꯇꯥꯛꯄꯤꯔꯝꯃꯤ ꯑꯩꯍꯥꯛꯅ ꯑꯩꯈꯣꯏꯒꯤ ꯑꯉꯥꯡꯁꯤꯡꯒꯤ ꯑꯣꯏꯕ ꯁꯦꯝꯃꯒ ꯑꯗꯨꯃꯥꯏꯅ ꯆꯠꯈꯤꯕ ꯃꯇꯝꯗ ꯃꯣꯏꯅ ꯆꯥꯔꯨꯔꯒ ꯇꯤꯐꯤꯜ ꯑꯗꯣ ꯆꯥꯔꯛꯄꯁꯨ ꯌꯥꯎꯏ ꯆꯥꯔꯛꯇꯕꯁꯨ ꯌꯥꯎꯏ ꯑꯁꯤꯒꯨꯝꯕ ꯃꯌꯥꯝ ꯑꯃ ꯑꯩꯈꯣꯏꯅ ꯊꯦꯡꯅꯖꯩ ꯃꯔꯝ ꯑꯗꯨꯅ ꯑꯩꯈꯣꯏꯅ ꯂꯝ ꯀꯣꯏꯕꯁꯤꯡꯒ ꯋꯥꯔꯤ ꯋꯥꯇꯥꯏ ꯁꯥꯟꯅꯕ ꯃꯇꯝꯗꯗꯤ ꯃꯈꯣꯏꯒꯤ ꯑꯇꯣꯞꯄ ꯂꯝ ꯂꯝꯁꯤꯡꯗ ꯆꯠꯅꯕꯁꯦ ꯁꯝꯅ ꯍꯥꯏꯔꯕꯗ ꯀꯦꯔꯂꯥꯒꯨꯝꯕꯗꯗꯤ ꯑꯩꯍꯣꯏꯒꯤ ꯃꯇꯝꯒꯤ ꯃꯃꯜꯁꯦ ꯑꯁꯨꯛꯀꯤ ꯃꯇꯤꯛ ꯋꯥꯡꯏ ꯃꯈꯣꯏꯗꯤ ꯑꯩꯈꯣꯏꯅ ꯇꯥꯏꯝ ꯃꯦꯅꯦꯖꯃꯦꯟ ꯐꯖꯅ ꯇꯧꯏ ꯁꯝꯅ ꯍꯥꯏꯔꯕꯗ ꯑꯩꯈꯣꯏꯒꯤ ꯃꯅꯤꯄꯨꯔꯗ ꯃꯤꯇꯤꯡ ꯑꯃ ꯀꯔꯤ ꯑꯃ ꯇꯧꯁꯦ ꯍꯥꯏꯕ ꯃꯇꯝꯗ ꯇꯥꯏꯝ ꯃꯦꯅꯦꯖꯃꯦꯟꯁꯦ ꯇꯧꯕ ꯂꯩꯇꯦ ꯄꯨꯡ ꯇꯔꯥꯗꯒꯤ ꯍꯧꯒꯅꯤ ꯍꯥꯏꯕ ꯄ꯭ꯔꯣꯒꯥꯝꯗꯣ ꯄꯨꯡ ꯇꯔꯥ ꯃꯥꯊꯣꯏ ꯇꯔꯥ ꯃꯥꯊꯣꯏ ꯃꯈꯥꯏ ꯁꯥꯏꯗꯒꯤ ꯑꯗꯨꯝ ꯍꯧꯏ ꯑꯗꯨꯒ ꯑꯁꯣꯝ ꯅꯥꯀꯟꯗꯗꯤ ꯁꯝꯅ ꯍꯥꯏꯔꯕꯗ ꯀꯦꯔꯂꯥ ꯂꯣꯝꯗꯗꯤ ꯇꯥꯏꯝꯗꯣ ꯇꯔꯥꯃꯥꯊꯣꯏ ꯍꯥꯏꯕ ꯃꯇꯝꯗ ꯇꯔꯥ ꯃꯊꯣꯏꯗꯒꯤ ꯑꯗꯨꯝ ꯍꯧꯏ ꯍꯥꯏꯔꯤꯕ ꯄꯣꯠꯁꯤꯡ ꯑꯁꯦ ꯑꯁꯨꯛꯀꯤ ꯃꯇꯤꯛ ꯑꯩꯈꯣꯏꯅ ꯈꯦꯅꯕ ꯗꯤꯐꯔꯦꯟꯁ ꯂꯩꯕ ꯑꯁꯦ ꯑꯩꯈꯣꯏꯅ ꯈꯪꯏ ꯑꯗꯨꯒ ꯑꯩꯈꯣꯏꯅ ꯁꯤꯖꯤꯟꯅꯔꯤꯕ ꯐꯤꯔꯣꯜꯁꯤꯡ ꯑꯁꯦ ꯗ꯭ꯔꯦꯁꯁꯤꯡꯒꯤ ꯑꯣꯏꯔꯣ ꯑꯗꯒꯤ ꯃꯦꯠꯆꯤꯡ ꯇꯧꯕꯒꯤ ꯃꯇꯥꯡꯗꯕꯨ ꯑꯣꯏꯔꯣ ꯀꯂꯔꯒꯤ ꯃꯇꯥꯡꯗꯕꯨ ꯑꯣꯏꯔꯣ ꯑꯩꯈꯣꯏꯅ ꯁꯤꯖꯤꯟꯅꯔꯤꯕ ꯗ꯭ꯔꯦꯁꯀꯤ ꯐꯦꯕ꯭ꯔꯤꯛ ꯑꯁꯤꯁꯨ ꯃꯈꯣꯏ ꯃꯄꯥꯜ ꯂꯝꯗꯒꯤ ꯄꯨꯁꯤꯜꯂꯛꯄꯁꯤꯡꯁꯤꯅ ꯍꯦꯟꯅ ꯐꯕ ꯍꯦꯜꯂꯤ ꯍꯥꯏꯗꯅ ꯑꯩꯈꯣꯏ ꯂꯝ ꯀꯣꯏꯕꯁꯤꯡꯁꯤꯅ ꯋꯥꯔꯤ ꯇꯧꯏ ꯑꯃꯁꯨ ꯑꯩꯈꯣꯏꯒꯤ ꯄ꯭ꯔꯥꯏꯖꯀꯤ ꯃꯇꯥꯡꯗꯁꯨ ꯃꯈꯣꯏꯅ ꯍꯦꯟꯅ ꯁꯨꯃꯥꯏꯅ ꯍꯣꯡꯏ ꯍꯥꯏꯗꯅ ꯑꯩꯈꯣꯏꯗ ꯃꯌꯥꯝ ꯇꯝꯃꯤ ꯁꯤꯒꯨꯝꯕ ꯈꯦꯅꯕ ꯃꯌꯥꯝ ꯑꯁꯦ ꯈꯪꯅꯅꯕꯒꯤꯗꯃꯛꯇ ꯑꯩꯅ ꯂꯝ ꯀꯣꯏꯕ ꯑꯁꯨꯛꯀꯤ ꯃꯇꯤꯛ ꯄꯥꯝꯖꯩ ꯆꯠꯅꯕꯤ ꯑꯗꯒꯤ ꯂꯣꯟ ꯑꯗꯒꯤ ꯃꯈꯣꯏꯒꯤ ꯁꯪꯀ꯭ꯔꯤꯇꯤꯒꯤ ꯃꯇꯥꯡꯗꯁꯨ ꯑꯩꯈꯣꯏꯅ ꯑꯁꯨꯛꯀꯤ ꯃꯇꯤꯛ ꯈꯦꯅꯕ ꯂꯩꯕꯁꯤꯡ ꯑꯗꯣ ꯑꯩꯍꯥꯛꯅ ꯄꯨꯝꯅꯃꯛ ꯈꯪꯎꯗ꯭ꯔꯒꯁꯨ ꯈꯔ ꯃꯈꯩꯗꯤ ꯑꯩ ꯈꯪꯕ ꯄꯥꯝꯃꯤ ꯂꯝ ꯀꯣꯏꯕꯒꯤ ꯃꯇꯥꯡꯗ ꯑꯩꯈꯣꯏꯅ ꯍꯥꯏꯔꯕꯗ ꯂꯝ ꯀꯣꯏꯕꯁꯦ ꯑꯁꯨꯛꯀꯤ ꯃꯇꯤꯛ ꯀꯥꯟꯅꯩ ꯑꯃꯗꯤ ꯑꯩꯈꯣꯏꯒꯤ ꯃꯥꯏꯟꯁꯤꯗꯩꯗ ꯐ꯭ꯔꯦꯁ ꯑꯣꯏꯕ ꯑꯗꯨꯒ ꯂꯝꯗꯣ ꯆꯠꯊꯣꯛꯄ ꯃꯇꯝꯗ ꯆꯤꯡꯌꯥ ꯇꯝꯌꯥ ꯑꯗꯒꯤ ꯁꯍꯔ ꯑꯃꯗꯤ ꯈꯨꯡꯒꯪꯒꯤ ꯈꯦꯅꯕ ꯑꯃꯗꯤ ꯁꯤꯇꯤꯒ ꯈꯨꯡꯒꯪꯒꯤ ꯈꯦꯅꯕ ꯃꯌꯥꯝꯗꯣ ꯑꯩꯈꯣꯏꯅ ꯎꯕ ꯐꯪꯏ ꯑꯃꯗꯤ ꯑꯩꯍꯥꯛꯅ ꯀꯔꯤꯒꯨꯝꯕ ꯂꯝ ꯀꯣꯏꯕꯁꯤꯡ ꯑꯁꯤ ꯆꯠꯆꯔꯨꯕ ꯃꯇꯝꯗ ꯊꯦꯡꯅꯔꯛꯄ ꯃꯌꯥꯝ ꯑꯗꯣ ꯑꯩꯒꯤ ꯐꯦꯃꯂꯤꯒꯤ ꯏꯃꯨꯡ ꯃꯅꯨꯡꯒꯤ ꯑꯉꯥꯡꯁꯤꯡꯗ ꯋꯥꯔꯤ ꯋꯥꯇꯥꯏ ꯁꯥꯗꯨꯅ ꯃꯈꯣꯏꯗ ꯈꯪꯍꯟꯕ ꯑꯃꯗꯤ ꯑꯍꯜ ꯂꯃꯜꯁꯤꯡꯗ ꯋꯥꯔꯤ ꯁꯥꯗꯨꯅ ꯁꯤꯒꯨꯝ ꯁꯤꯒꯨꯝꯕ ꯊꯕꯛ ꯊꯧꯔꯝ ꯀꯌꯥ ꯑꯃ ꯑꯗꯨꯒꯤ ꯂꯝꯗꯨꯗꯒꯤ ꯁꯨꯃꯥꯏꯅ ꯇꯧꯍꯧꯏ ꯍꯥꯏꯕꯒꯤ ꯀꯥꯟꯅꯕ ꯀꯌꯥ ꯑꯃꯁꯨ ꯑꯩꯅ ꯑꯩꯒꯤ ꯐꯦꯃꯂꯤꯗ ꯋꯥꯔꯤ ꯂꯤꯔꯒ ꯃꯈꯣꯏꯁꯤꯡꯕꯨ ꯈꯪꯍꯟꯕꯁꯨ ꯄꯥꯝꯃꯤ ꯑꯩꯅ ꯂꯝ ꯀꯣꯏꯕ ꯆꯠꯄ ꯃꯇꯝꯗ ꯑꯩꯒꯤ ꯁꯤꯖꯤꯟꯅꯒꯗꯕ ꯅꯨꯡꯉꯥꯏꯒꯗꯕ ꯑꯩꯒꯤ ꯁꯦꯠꯀꯗꯕ ꯗ꯭ꯔꯦꯁ ꯃꯌꯥꯝ ꯑꯗꯣ ꯀꯝꯐꯣꯔꯗꯦꯕꯜ ꯑꯣꯏꯕ ꯗ꯭ꯔꯦꯁ ꯌꯥꯝꯅ ꯄꯨꯔꯒꯗꯤ ꯍꯦꯟꯅ ꯅꯨꯡꯉꯥꯏ ꯍꯥꯏꯗꯅ ꯂꯝ ꯀꯣꯏꯔꯤꯕ ꯃꯌꯥꯝꯁꯤꯡꯗꯨꯅꯁꯨ ꯑꯩꯉꯣꯟꯗ ꯇꯥꯛꯄꯤꯔꯝꯃꯤ ꯁꯝꯅ ꯍꯥꯏꯔꯕꯗ ꯂꯝ ꯀꯣꯏꯕ ꯃꯇꯝꯗ ꯄꯣꯠ ꯃꯆꯥ ꯃꯁꯨ ꯌꯥꯔꯤꯃꯈꯩꯗꯤ ꯍꯥꯞꯇꯅ ꯌꯥꯝ ꯀꯦꯔꯤ ꯕꯦꯒ ꯑꯃꯗ ꯂꯣꯏꯅꯃꯛ ꯆꯟꯒꯗꯕ ꯃꯑꯣꯡꯗ ꯑꯩꯈꯣꯏꯅ ꯅꯨꯡꯉꯥꯏꯒꯗꯕ ꯀꯝꯐꯣꯔꯇꯦꯕꯜ ꯑꯣꯏꯒꯗꯕ ꯗ꯭ꯔꯦꯁꯁꯤꯡ ꯑꯗꯣ ꯍꯥꯞꯄꯒ ꯃꯐꯝ ꯃꯇꯝ ꯇꯥꯟꯖꯥꯒꯤ ꯃꯇꯨꯡ ꯏꯟꯅ ꯁꯤꯖꯤꯟꯅꯔꯒꯅ ꯍꯦꯟꯅ ꯅꯨꯡꯉꯥꯏ ꯍꯥꯏꯗꯅ ꯂꯝ ꯀꯣꯏꯕꯁꯤꯡ ꯑꯗꯨꯅ ꯑꯩꯉꯣꯟꯗ ꯇꯥꯛꯄꯤ ꯃꯈꯣꯏꯒꯤ ꯋꯥꯔꯤ ꯋꯥꯇꯥꯏ ꯁꯥꯟꯅꯕꯗ ꯌꯥꯝꯅ ꯋꯥꯈꯜ ꯂꯧꯁꯤꯡ ꯑꯣꯏ ꯑꯃꯗꯤ ꯌꯥꯝꯅ ꯑꯩꯉꯣꯟꯗ ꯅꯨꯡꯉꯥꯏꯕ ꯑꯄꯦꯟꯕ ꯐꯥꯎꯖꯩ ꯃꯔꯝ ꯑꯗꯨꯅ ꯂꯝ ꯀꯣꯏꯕ ꯑꯁꯦ ꯑꯩ ꯑꯁꯨꯛꯀꯤ ꯃꯇꯤꯛ ꯄꯥꯝꯃꯤ ꯀꯔꯤꯒꯨꯝꯕ ꯑꯩꯅ ꯌꯨꯝꯗ ꯁꯨꯝ ꯂꯩꯕ ꯇꯥꯔꯒꯗꯤ ꯑꯩꯈꯣꯏꯒꯤ ꯏꯃꯨꯡꯗꯨꯗ ꯅꯣꯡꯃꯒꯤ ꯗꯦ ꯇꯨ ꯗꯦ ꯂꯥꯏꯞꯇ ꯑꯩꯈꯣꯏꯅ ꯇꯧꯔꯤꯕ ꯊꯕꯛ ꯏꯟꯒꯥꯡꯁꯦ ꯈꯛ ꯇꯧꯔꯒ ꯑꯗꯨꯝ ꯂꯩꯕ ꯑꯇꯣꯞꯄ ꯑꯀꯣꯏꯕ ꯁꯔꯔꯥꯎꯟꯗꯤꯡꯗ ꯀꯔꯤ ꯀꯔꯤ ꯇꯧꯔꯤꯒꯦ ꯍꯥꯏꯕꯗꯨ ꯈꯪꯗꯕ ꯑꯃꯗꯤ ꯑꯇꯣꯞꯄ ꯅꯛꯅꯅ ꯂꯩꯕ ꯅꯣꯠ ꯏꯁꯀꯤ ꯖꯥꯥꯒꯗ ꯑꯣꯏꯔꯒꯁꯨ ꯅꯣꯠ ꯏꯁꯀꯤ ꯖꯥꯒꯥ ꯁꯤꯗꯩꯗ ꯑꯁꯥꯝꯗ ꯑꯣꯏꯔꯣ ꯅꯥꯒꯥꯂꯦꯟꯗ ꯑꯣꯏꯔꯣ ꯃꯤꯖꯣꯔꯥꯝꯗ ꯑꯣꯏꯔꯣ ꯀꯔꯤ ꯀꯔꯤ ꯊꯕꯛꯅ ꯍꯦꯟꯅ ꯃꯈꯣꯏꯒꯤ ꯁꯤꯟꯐꯝ ꯑꯣꯏꯕꯒꯦ ꯍꯥꯏꯕꯗꯨ ꯐꯥꯎꯕ ꯑꯩꯈꯣꯏ ꯅꯛꯅ ꯂꯩꯕ ꯑꯩꯈꯣꯏꯅ ꯈꯪꯖꯔꯨꯗꯦ ꯃꯔꯝ ꯑꯗꯨꯅ ꯂꯝ ꯀꯣꯏꯗꯨꯅ ꯂꯝ ꯂꯝꯒꯤ ꯇꯧꯔꯤꯕ ꯆꯠꯅꯕꯤ ꯃꯣꯏꯒꯤ ꯁꯦꯟꯃꯤꯠꯂꯣꯟ ꯀꯃꯥꯏꯅ ꯇꯧꯏ ꯍꯥꯏꯕꯗꯣ ꯇꯁꯦꯡꯅ ꯈꯪꯕ ꯄꯥꯝꯃꯤ ꯑꯩꯅ ꯑꯩꯅ ꯑꯩꯒꯤ ꯊꯕꯛꯁꯤꯡꯗ ꯃꯇꯝ ꯆꯥꯅ ꯂꯣꯏꯁꯤꯟꯗꯨꯅ ꯑꯩꯈꯣꯏꯅ ꯑꯩꯈꯣꯏꯒꯤ ꯇꯧꯒꯗꯕ ꯊꯧꯗꯥꯡꯁꯤꯡ ꯑꯗꯣ ꯑꯄꯥꯝꯕ ꯄꯥꯝꯗꯕ ꯁꯤꯒꯤ ꯄꯨꯝꯅꯃꯛ ꯑꯩꯈꯣꯏꯅ ꯃꯦꯅꯦꯖ ꯇꯧꯗꯨꯅ ꯃꯇꯥꯡ ꯆꯥꯔꯒꯗꯤ ꯂꯝ ꯀꯣꯏꯕꯁꯤ ꯌꯥꯝꯅ ꯆꯠꯊꯣꯛꯄꯗ ꯑꯁꯨꯛꯀꯤ ꯃꯇꯤꯛ ꯏꯟꯇꯔꯦꯁ ꯂꯩꯒꯅꯤ ꯑꯃꯗꯤ ꯅꯨꯡꯉꯥꯏꯒꯅꯤ ꯋꯥꯈꯜ ꯂꯧꯁꯤꯡ ꯑꯁꯨꯛꯀꯤ ꯃꯇꯤꯛ ꯍꯦꯟꯒꯠꯀꯅꯤ ꯍꯥꯏꯅ ꯑꯩꯅ ꯑꯥꯁꯥ ꯇꯧꯏ